ꯃꯅꯤꯄꯨꯔꯒꯤ ꯂꯣꯟꯒꯤ ꯁꯛꯇꯝ ꯑꯁꯤꯕꯨ ꯉꯥꯛꯅꯕꯒꯤꯗꯃꯛ ꯌꯣꯈꯠꯅꯕꯒꯤꯗꯃꯛ ꯂꯩꯖꯔꯤꯕ ꯄꯥꯝꯕꯩꯁꯤꯡ ꯑꯗꯨꯗꯤ ꯃꯅꯤꯄꯨꯔꯗ ꯀꯃꯨꯅꯤꯇꯤ ꯊꯥꯔꯇꯤꯒ ꯁꯕꯦꯟ ꯂꯩ ꯃꯁꯥ ꯃꯁꯥꯒꯤ ꯃꯁꯤꯗ ꯑꯩꯈꯣꯏꯒꯤ ꯃꯁꯥ ꯃꯁꯥꯒꯤ ꯂꯦꯡꯒꯣꯏꯖ ꯂꯩꯖꯩ ꯃꯁꯥ ꯃꯁꯥꯒꯤ ꯀꯜꯆꯔ ꯂꯩ ꯃꯁꯥ ꯃꯁꯥꯒꯤ ꯇ꯭ꯔꯦꯗꯤꯁꯅꯦꯁꯅꯦꯟ ꯂꯩ ꯑꯗꯨꯒꯨꯝꯕ ꯁꯤꯁꯇꯦꯝ ꯑꯁꯤ ꯂꯩꯕꯅ ꯃꯅꯤꯄꯨꯔꯗ ꯃꯅꯤꯄꯨꯔꯒꯤ ꯂꯣꯟ ꯂꯤꯁꯤ ꯆꯥꯎꯈꯠꯅꯕꯒꯤꯗꯃꯛꯇ ꯃꯄꯥꯟ ꯂꯝꯗꯒꯤ ꯂꯥꯛꯄ ꯄ꯭ꯔꯖꯥꯁꯤꯡꯗ ꯃꯇꯧ ꯀꯔꯝꯅ ꯇꯥꯛꯀꯅꯤꯅ ꯃꯇꯧ ꯀꯔꯝꯅ ꯇꯥꯛꯀꯅꯤꯅ ꯈꯪꯍꯟꯅꯤꯡꯕꯗꯒꯤ ꯃꯅꯤꯄꯨꯔ ꯁꯔꯀꯥꯔꯒꯤ ꯁꯥꯏꯠꯇꯒꯤ ꯑꯩꯈꯣꯏꯒꯤ ꯃꯩꯇꯩ ꯃꯌꯦꯛ ꯁꯤꯁꯇꯦꯝ ꯑꯁꯦ ꯆꯠꯅꯕ ꯍꯧꯔꯦ ꯃꯩꯇꯩ ꯃꯌꯦꯛ ꯁꯤꯁꯇꯦꯝ ꯑꯁꯤ ꯑꯇꯣꯄ ꯃꯄꯥꯟ ꯂꯝꯗꯒꯤ ꯂꯥꯛꯄ ꯃꯤꯌꯣꯏꯁꯤꯡꯗ ꯇꯥꯛꯅꯕꯒꯤꯗꯃꯛꯇ ꯑꯩꯈꯣꯏꯒꯤ ꯋꯦ ꯑꯩꯈꯣꯏꯒꯤ ꯏꯁꯇ꯭ꯔꯤꯠꯇ ꯂꯩꯔꯤꯕ ꯋꯥꯜ ꯑꯁꯤꯗ ꯊꯥꯕ ꯄꯣꯁꯇꯔꯗ ꯃꯩꯇꯩ ꯃꯌꯦꯛ ꯍꯥꯞꯞ ꯑꯃꯗꯤ ꯍꯣꯇꯦꯜ ꯒꯥꯔꯗꯦꯟꯁꯤꯡꯁꯦ ꯑꯈꯣꯏ ꯃꯩꯇꯩ ꯃꯌꯦꯛꯅ ꯂꯝꯕꯤꯁꯦ ꯇꯥꯛꯄꯥ ꯃꯁꯨꯝꯕ ꯀꯌꯥ ꯑꯁꯤꯅ ꯃꯩꯇꯩ ꯃꯌꯦꯛꯀꯤ ꯂꯣꯟ ꯑꯁꯤ ꯆꯥꯎꯈꯠꯅꯕꯒꯤꯗꯃꯛꯇꯥ ꯑꯩꯈꯣꯏꯒꯤ ꯂꯝꯕꯤ ꯑꯃ ꯑꯣꯏ ꯑꯗꯨꯒ ꯃꯩꯇꯩ ꯃꯌꯦꯛ ꯑꯁꯤ ꯏꯟꯗ꯭ꯌꯥꯒꯤ ꯂꯣꯟꯁꯤꯡꯒꯤ ꯃꯅꯨꯡ ꯆꯟꯅꯕꯒꯤꯗꯃꯛꯇ ꯑꯥꯏꯠ ꯁꯦꯜꯗꯨꯜꯗ ꯆꯟꯅꯕꯒꯤꯗꯃꯛꯇ ꯑꯩꯈꯣꯏꯒꯤ ꯑꯦꯝ ꯄꯤ ꯂꯩꯔꯕ ꯃꯅꯤꯄꯨꯔꯒꯤ ꯔꯥꯖ ꯁꯕꯥꯒꯤ ꯑꯦꯝ ꯄꯤ ꯑꯣꯔꯤꯕ ꯁꯅꯥꯖꯥꯎꯕ ꯂꯩꯁꯦꯝꯕꯅ ꯄꯨꯈꯠꯇꯨꯅ ꯌꯥꯝ ꯀꯟꯅ ꯍꯣꯠꯅꯖꯔꯤ ꯍꯣꯠꯅꯕꯁꯤꯒꯤ ꯃꯇꯨꯡ ꯏꯟꯅ ꯑꯥꯏꯠ ꯁꯦꯜꯗꯨꯜ ꯆꯟꯅꯕꯒꯤꯗꯃꯛꯇ ꯑꯩꯈꯣꯏꯅ ꯕꯤꯜꯗ ꯑꯦꯝ ꯄ ꯔꯥꯖ ꯁꯕꯥꯗ ꯕꯤꯜꯒ ꯌꯥꯝ ꯄꯨꯊꯣꯛꯇꯨꯅ ꯌꯥꯝꯅ ꯊꯕꯛ ꯇꯧꯔꯝ ꯏꯔꯥꯡ ꯆꯊꯗꯨꯅ ꯑꯗꯒꯤ ꯂꯩꯔꯤꯕ ꯃꯅꯤꯄꯨꯔꯒꯤ ꯏꯁꯇꯨꯗꯦꯟ ꯑꯣꯔꯒꯅꯥꯏꯁꯟ ꯃꯈꯩ ꯑꯃꯗꯤ ꯁꯥꯇ꯭ꯔꯒꯤ ꯃꯍꯩꯔꯣꯏꯁꯤꯡꯁꯤ ꯃꯌꯥꯝꯃ ꯂꯩꯕꯁꯤꯅ ꯑꯩꯈꯣꯏꯒꯤ ꯂꯝꯕꯤꯗ ꯄ꯭ꯔꯣꯇꯦꯛꯁ ꯇꯧꯗꯨꯅ ꯑꯩꯈꯣꯏꯒꯤ ꯂꯣꯜ ꯑꯁꯤ ꯑꯥꯏꯠ ꯁꯦꯗꯨꯟ ꯆꯟꯒꯗꯕꯅꯤ ꯍꯥꯏꯗꯨꯅ ꯃꯅꯤꯄꯨꯔꯗ ꯌꯥꯝꯅ ꯑꯆꯧꯕ ꯏꯔꯥꯡ ꯑꯃ ꯂꯩꯔꯤ ꯑꯗꯨꯅ ꯃꯅꯤꯄꯨꯔꯗ ꯍꯧꯖꯤꯛ ꯍꯧꯖꯤꯛ ꯂꯣꯟꯒꯤ ꯂꯩꯔꯤꯕ ꯂꯣꯟ ꯑꯁꯤ ꯆꯥꯎꯈꯠꯅꯕꯒꯤꯗꯃꯛꯇꯥ ꯃꯅꯤꯄꯨꯔ ꯁꯔꯀꯥꯔꯅ ꯑꯉꯝꯕ ꯊꯥꯛꯇ ꯂꯩꯔꯤꯕ ꯅꯍꯥꯁꯤꯡꯅ ꯏꯪꯒ ꯏꯪꯒꯠꯂꯤꯕ ꯅꯍꯥꯁꯤꯡꯅ ꯂꯣꯟ ꯑꯁꯤ ꯆꯥꯎꯈꯠꯅꯕꯒꯤꯗꯛꯇꯥ ꯏꯔꯥꯡ ꯍꯧꯔꯤꯕ ꯄꯨꯔꯇꯦꯛꯁ ꯀꯌꯥ ꯇꯧꯔꯤꯖꯤꯗ ꯃꯅꯤꯄꯨꯔ ꯁꯔꯀꯥꯔꯅ ꯁꯧꯒꯠꯄꯤꯅꯕ ꯍꯥꯏꯖꯔꯤ ꯂꯣꯟ ꯑꯁꯤꯕꯨ ꯆꯥꯎꯈꯠꯅꯕꯒꯤꯗꯛꯇ